ꯕꯤꯖꯤꯅꯦꯁ ꯑꯣꯄꯦꯔꯦꯁꯟ ꯍꯥꯏꯔꯗꯤꯀꯣ ꯆꯝꯅ ꯍꯥꯏꯔꯕꯗ ꯅꯪꯅ ꯇꯧꯕ ꯕꯤꯖꯤꯅꯦꯁ ꯑꯗꯨꯒꯤ ꯏꯝꯄ꯭ꯂꯣꯌꯤꯁꯀ ꯅꯪꯒꯒꯤ ꯃꯔꯤ ꯍꯥꯏꯇꯥꯔꯦꯀꯣ ꯁꯝꯅ ꯍꯥꯏꯔꯕꯗ ꯅꯕꯥꯅꯤꯒꯤ ꯂꯩꯅꯔꯤꯕ ꯃꯔꯤ ꯍꯥꯏꯗꯤ ꯅꯪꯅ ꯅꯪꯒꯤ ꯏꯝꯄ꯭ꯂꯣꯌꯤꯁꯅꯤ ꯅꯪꯒꯤ ꯃꯈꯥꯗ ꯊꯕꯛ ꯇꯧꯕꯅꯤꯅ ꯅꯪꯅ ꯑꯣꯠꯄ ꯅꯩꯕ ꯍꯥꯏꯔꯣꯏꯗꯕ ꯋꯥ ꯃꯌꯥꯝ ꯍꯥꯏꯕꯗꯤ ꯌꯥꯗꯦꯗꯅ ꯑꯗꯨꯅ ꯂꯥꯏꯛ ꯑꯦꯟ ꯏꯝꯄ꯭ꯂꯣꯌꯤꯁꯒ ꯏꯝꯄ꯭ꯂꯣꯌꯔꯒꯤ ꯃꯅꯨꯡꯗ ꯂꯩꯅꯕ ꯃꯔꯤꯀꯣ ꯁꯝꯅ ꯍꯥꯏꯔꯕꯗ ꯅꯪꯒꯤ ꯅꯪꯅ ꯅꯪꯒꯤ ꯃꯈꯥꯗ ꯊꯕꯛ ꯇꯧꯕ ꯃꯤꯁꯦ ꯐꯠꯇꯦ ꯈꯣꯠꯇꯦꯅ ꯅꯪꯅ ꯍꯥꯏꯖꯤꯟꯕ ꯍꯥꯏꯊꯤꯕ ꯑꯃꯗꯤ ꯌꯥꯗꯦꯗꯅ ꯑꯗꯨꯅ ꯌꯨ ꯍꯦꯞ ꯇꯨ ꯕꯤ ꯂꯥꯏꯛ ꯅꯪ ꯌꯨ ꯍꯦꯞ ꯇꯨ ꯕꯤ ꯀꯤꯌꯔꯐꯨꯜ ꯀꯣ ꯅꯪ ꯊꯕꯛ ꯇꯧꯕꯗ ꯅꯪꯁꯦ ꯐꯖꯅ ꯌꯦꯡꯂꯒ ꯈꯣꯠꯂꯒ ꯊꯕꯛ ꯇꯧꯕ ꯆꯪꯉꯦ ꯅꯪꯅ ꯊꯕꯛ ꯇꯧꯕꯗ ꯅꯪꯒꯤ ꯏꯝꯄ꯭ꯂꯣꯌꯤꯁꯇ ꯊꯤꯅ ꯆꯩꯕ ꯍꯥꯏꯗꯤ ꯉꯥꯡꯂꯣꯏꯗꯕ ꯋꯥꯒꯨꯝꯕ ꯉꯥꯡꯊꯣꯛꯄ ꯑꯗꯨꯒꯨꯝꯕꯁꯦ ꯇꯧꯔꯣꯏꯗꯧꯕꯅꯤ ꯀꯔꯤꯒꯤ ꯍꯥꯏꯔꯗꯤ ꯌꯨ ꯍꯦꯞ ꯇꯨ ꯕꯤ ꯏꯟ ꯂꯥꯏꯛ ꯌꯨ ꯍꯦꯞ ꯇꯨ ꯕꯤ ꯏꯟ ꯔꯤꯂꯦꯁꯟꯁꯤꯞ ꯔꯤꯂꯦꯁꯟꯁꯤꯞ ꯑꯃ ꯊꯝꯗꯧꯅꯤ ꯌꯨ ꯍꯦꯞ ꯇꯨ ꯕꯤ ꯇ꯭ꯔꯁ ꯏꯠꯁ ꯑꯗꯔ ꯀꯔꯤꯒꯨꯝꯕ ꯅꯪꯅ ꯊꯥꯖꯗꯕ ꯅꯪꯒꯤ ꯃꯈꯥꯗ ꯊꯕꯛ ꯇꯧꯕ ꯃꯤꯁꯦ ꯅꯪꯅ ꯊꯤꯅ ꯇꯧꯔꯕ ꯃꯥꯅꯒꯨꯝꯕ ꯀꯩꯒꯨꯝꯕ ꯍꯥꯏꯗꯤ ꯅꯪꯉꯣꯟꯗꯃꯨꯛ ꯑꯣꯟꯁꯤꯜꯂꯒ ꯅꯪꯒꯤ ꯄꯣꯠ ꯆꯩꯁꯦ ꯑꯣꯏꯗꯕ ꯄꯥꯗꯅ ꯑꯃꯨꯛ ꯇꯧꯕ ꯃꯥꯡꯍꯟꯕ ꯈꯣꯠꯄꯒ ꯇꯧꯕ ꯂꯩꯕ ꯌꯥꯏ ꯍꯥꯏꯗꯤ ꯌꯨ ꯍꯦꯞ ꯇꯨ ꯕꯤ ꯏꯟ ꯏꯟ ꯕꯤꯖꯤꯅꯦꯁ ꯍꯥꯏꯁꯤꯗꯤ ꯀꯩ ꯊꯥꯖꯕ ꯑꯃ ꯆꯪꯉꯤ ꯅꯪꯅ ꯂꯧꯒꯗꯕ ꯂꯥꯏꯛ ꯅꯪꯅ ꯂꯩꯒꯗꯕ ꯃꯤ ꯑꯃꯗꯁꯨ ꯅꯪꯅ ꯑꯩꯅ ꯕꯤꯖꯤꯅꯦꯁ ꯇꯧꯔꯒ ꯁꯣꯞ ꯑꯃ ꯐꯝꯂꯒ ꯑꯩꯅ ꯂꯧꯒꯗꯕ ꯃꯤꯉꯣꯟꯗꯒꯤꯁꯨ ꯐꯖꯅ ꯉꯥꯡꯅꯔꯒ ꯂꯧꯕ ꯑꯗꯨꯒ ꯑꯗꯨ ꯅꯠꯇꯅ ꯅꯪꯅ ꯊꯕꯛ ꯇꯧꯒꯗꯕ ꯕꯤꯖꯤꯅꯦꯁ ꯑꯗꯨꯁꯨ ꯃꯥꯏ ꯄꯥꯛꯅꯕ ꯍꯣꯠꯅꯕ ꯅꯠꯇꯅ ꯅꯪꯅ ꯄꯥꯝꯖꯕ ꯕꯤꯖꯤꯅꯦꯁ ꯂꯥꯏꯟꯗꯁꯨ ꯆꯪꯂꯒ ꯅꯪꯒꯤ ꯏꯝꯄ꯭ꯂꯣꯌꯤꯁ ꯊꯝꯕꯗꯨꯗ ꯅꯪꯅꯁꯨ ꯀꯥꯟꯅꯕ ꯐꯪꯕ ꯃꯣꯏꯅꯁꯨ ꯀꯥꯟꯅꯕ ꯐꯪꯕ ꯃꯣꯏꯅꯁꯨ ꯅꯪꯉꯣꯟꯗꯒꯤ ꯇꯝꯖꯕ ꯅꯪꯅꯁꯨ ꯃꯥꯉꯣꯟꯗꯒꯤ ꯇꯝꯖꯕ ꯍꯥꯏꯗꯤ ꯕꯤꯖꯤꯅꯦꯁ ꯇꯧꯔꯀꯥꯟꯗ ꯅꯪꯒꯤ ꯏꯝꯄ꯭ꯂꯣꯌꯤꯁꯀꯣ ꯏꯝꯄ꯭ꯂꯣꯌꯤꯁꯦ ꯅꯨꯡꯁꯤꯕ ꯅꯨꯡꯁꯤꯕ ꯇꯧꯔꯗꯤ ꯅꯪꯒꯤ ꯏꯝꯄ꯭ꯂꯣꯌꯤꯁꯅꯁꯨ ꯃꯣꯏꯒꯤ ꯕꯦꯁ ꯇꯧꯔꯛꯀꯅꯤ ꯑꯗꯨꯒ ꯅꯪꯒꯤ ꯀꯝꯄꯅꯤꯁꯦ ꯆꯥꯎꯔꯛꯄ ꯆꯥꯎꯔꯛꯄ ꯈꯛꯇꯅꯤ ꯅꯪꯒꯤ ꯕꯤꯖꯤꯅꯦꯁꯁꯦ ꯆꯥꯎꯔꯛꯑꯀꯥꯟꯗ ꯅꯪꯒꯤ ꯕꯤꯖꯤꯅꯦꯁ ꯆꯥꯎꯔꯛꯑꯗꯤ ꯅꯪꯁꯦ ꯅꯪꯒꯤ ꯄꯩꯁꯥ ꯑꯗꯨꯝ ꯐꯪꯉꯤ ꯄꯩꯁꯥꯁꯦ ꯌꯥꯝ ꯐꯪꯉꯀꯥꯟꯗ ꯑꯩꯈꯣꯏꯁꯨ ꯀꯥꯟꯅꯩ ꯃꯣꯏꯁꯨ ꯀꯥꯟꯅꯩ ꯑꯗꯨꯅ ꯌꯨ ꯍꯦꯞ ꯇꯨ ꯇ꯭ꯔꯁ ꯏꯠꯁ ꯑꯗꯔ ꯅꯪꯁꯦ ꯃꯉꯣꯟꯗ ꯇ꯭ꯔꯁ ꯊꯝꯕ ꯑꯃ ꯆꯪꯉꯤ ꯇ꯭ꯔꯁ ꯊꯝꯗꯕꯤꯗ ꯕꯤꯖꯤꯅꯦꯁ ꯈꯛ ꯇꯧꯒꯦꯗꯤ ꯌꯥꯔꯔꯣꯏ ꯑꯗꯨꯒ ꯌꯨ ꯍꯦꯞ ꯇꯨ ꯕꯤ ꯋꯦꯜ ꯏꯗꯨꯀꯦꯇꯦꯠ ꯃꯦꯟ ꯍꯥꯏꯇꯥꯔꯦꯀꯣ ꯌꯨ ꯍꯦꯞ ꯇꯨ ꯅꯣ ꯍ꯭ꯋꯥꯠꯁ ꯗ ꯚꯦꯂꯨ ꯑꯣꯐ ꯃꯅꯤ ꯑꯦꯟ ꯍ꯭ꯋꯥꯠꯁ ꯌꯨ ꯍꯦꯞ ꯇꯣ ꯑꯗꯨꯅ ꯅꯪꯁꯦ ꯃꯔꯨ ꯑꯣꯏꯅ ꯕꯤꯖꯤꯅꯦꯁ ꯇꯧꯔꯀꯥꯟꯗ ꯅꯪꯒꯤ ꯏꯝꯄ꯭ꯂꯣꯌꯤꯁꯀ ꯇ꯭ꯔꯁ ꯊꯝꯕ ꯑꯃ ꯆꯪꯉꯤ ꯇ꯭ꯔꯁ ꯊꯝꯗ꯭ꯔꯗꯤ ꯅꯪꯒꯤ ꯏꯝꯄ꯭ꯂꯣꯌꯤꯁꯅ ꯀꯔꯤꯒꯨꯝꯕ ꯅꯪꯕꯨ ꯁꯣꯛꯅꯕ ꯇꯧꯔꯛꯑꯗꯤ ꯅꯪꯁꯦ ꯃꯥꯡꯒꯅꯤ ꯑꯃꯁꯨꯡ ꯃꯥꯡꯒꯅꯤ ꯑꯗꯨꯅ ꯕꯤꯖꯤꯅꯦꯁ ꯇꯧꯕꯗ ꯊꯕꯛ ꯊꯕꯛꯁꯦ ꯐꯖ ꯐꯖꯅ ꯇ꯭ꯔꯁ ꯂꯩꯅꯅ ꯊꯕꯛ ꯇꯧꯕ ꯑꯃ ꯆꯪꯉꯤ ꯅꯪꯅꯁꯨ ꯊꯥꯖꯕ ꯃꯥꯅꯁꯨ ꯊꯥꯖꯕ ꯕꯤꯖꯤꯅꯦꯁ ꯍꯥꯏꯗꯤ

ꯑꯗꯨꯅ ꯅꯪꯒꯤ ꯕꯥꯏꯌꯔ ꯅꯠꯇ꯭ꯔꯒ ꯁꯦꯜꯂꯔꯗ ꯅꯪꯁꯨ ꯇ꯭ꯔꯁ ꯊꯝꯃꯒ ꯅꯪꯁꯦ ꯐꯖꯅ ꯀꯥꯟꯅꯕ ꯑꯃ ꯆꯪꯉꯤꯀꯣ ꯌꯣꯔ ꯕꯥꯏꯌꯔ ꯍꯦꯞ ꯇꯨ ꯇ꯭ꯔꯁ ꯌꯨ ꯑꯦꯟ ꯌꯣꯔ ꯁꯦꯜꯂꯔ ꯍꯦꯞ ꯇꯨ ꯕꯤ ꯏꯟ ꯒꯨꯠ ꯀꯣ ꯅꯪꯅ ꯀꯥꯟꯅꯕꯤꯔꯤ ꯃꯈꯩ ꯄꯩꯁꯥꯁꯤ ꯐꯪꯒꯅꯤ ꯑꯗꯨꯅ ꯅꯪꯁꯦ ꯐꯖꯅ ꯇ꯭ꯔꯁ ꯊꯝꯕ ꯑꯃ ꯆꯪꯉꯤ